ꯂꯩ ꯑꯩꯒꯤ ꯑꯄꯥꯝꯕ ꯐꯣꯡꯗꯣꯛꯅꯤꯡꯕ ꯇꯣꯄꯤꯛ ꯇꯣꯄꯤꯛ ꯑꯗꯨꯗꯤ ꯑꯩꯈꯣꯏꯅ ꯑꯩꯈꯣꯏꯒꯤ ꯁꯃꯥꯖ ꯑꯃꯁꯨꯡ ꯑꯩꯈꯣꯏꯒꯤ ꯈꯨꯡꯒꯪꯒꯤ ꯄ꯭ꯔꯖꯥ ꯑꯃ ꯑꯣꯏꯅ ꯑꯩꯈꯣꯏꯅ ꯃꯥꯏ ꯄꯥꯛꯀꯦ ꯈꯜꯂꯕꯗꯤ ꯑꯩꯈꯣꯏꯅ ꯑꯗꯨꯒꯨꯝꯕ ꯑꯩꯈꯣꯏꯅ ꯂꯥꯏꯔꯤꯛ ꯑꯃ ꯑꯩꯈꯣꯏꯅ ꯐꯣꯡꯅꯤꯡꯉꯝꯃꯤ ꯑꯗꯨ ꯑꯩꯒꯤ ꯃꯃꯤꯡꯗꯨꯗꯤ ꯑꯩꯈꯣꯏꯒꯤ ꯍꯣꯠꯅꯖꯃꯟ ꯃꯥꯡꯗꯕ ꯍꯥꯏꯅ ꯑꯩꯈꯣꯏꯅ ꯑꯩꯅ ꯑꯃ ꯈꯟꯖꯔꯝꯃꯤ ꯃꯗꯨꯗꯤ ꯑꯗꯨꯒꯤ ꯂꯥꯏꯔꯤꯛꯇꯣ ꯑꯩꯅ ꯏꯒꯦꯅ ꯈꯟꯖꯔꯝꯕꯅꯤ ꯑꯗꯨꯕꯨ ꯑꯩꯉꯣꯟꯗ ꯍꯩꯖꯤꯛ ꯈꯤꯇꯪ ꯄ꯭ꯔꯣꯕ꯭ꯂꯦꯝ ꯍꯥꯏꯕꯕꯨ ꯑꯩꯉꯣꯟꯗ ꯐꯦꯃꯤꯂꯤ ꯄ꯭ꯔꯦꯁꯔ ꯑꯗꯨꯒ ꯑꯩꯒꯤ ꯐꯥꯏꯅꯥꯟꯁ꯭ꯌꯦꯜ ꯀ꯭ꯔꯥꯏꯁꯤꯁ ꯈꯤꯇꯪ ꯂꯩꯕꯗꯒꯤ ꯑꯩꯅ ꯃꯇꯝꯁꯤ ꯑꯗꯣꯝꯒꯤ ꯑꯩꯒꯤ ꯂꯥꯏꯔꯤꯛ ꯑꯗꯨꯒꯤ ꯐꯣꯡꯕꯗꯨꯗ ꯑꯩꯒꯤ ꯐꯣꯀꯁ ꯇꯧꯕ ꯉꯝꯗꯗꯅ ꯍꯧꯖꯤꯛꯁꯨ ꯂꯩꯔꯤ ꯑꯗꯨꯕꯨ ꯃꯇꯝ ꯑꯩꯅ ꯈꯜꯂꯤ ꯑꯩꯅ ꯋꯥꯈꯜꯗ ꯊꯝꯃꯤ ꯑꯗꯨꯒꯨꯝꯕ ꯂꯥꯏꯔꯤꯛ ꯑꯗꯨ ꯑꯩꯅ ꯐꯣꯡꯂꯝꯃꯒ ꯑꯩꯒꯤ ꯈꯨꯡꯒꯪꯗꯨꯗ ꯂꯩꯍꯧꯔꯤꯕ ꯇꯨꯡꯗ ꯂꯥꯛꯀꯗꯧꯔꯤꯕ ꯑꯩꯈꯣꯏꯒꯤ ꯁꯥꯇ꯭ꯔ ꯁꯥꯇ꯭ꯔꯤꯁꯤꯡꯗ ꯑꯗꯨꯒꯤ ꯂꯥꯏꯔꯤꯛꯇꯨ ꯑꯩꯅ ꯊꯝꯂꯝꯂꯒ ꯑꯗꯨꯒꯨꯝꯕ ꯑꯩꯈꯣꯏꯒꯤ ꯑꯑꯣꯟꯕ ꯍꯣꯠꯅꯖꯃꯟ ꯂꯦꯝꯅ ꯃꯥꯡꯗꯦ ꯍꯥꯏꯕ ꯑꯩꯈꯣꯏꯒꯤ ꯇꯣꯄꯤꯛ ꯑꯁꯤ ꯑꯩꯅ ꯃꯤꯄꯨꯡ ꯈꯨꯗꯤꯡꯗ ꯑꯩꯅ ꯄꯤꯊꯣꯛꯂꯛꯒꯦ ꯑꯩꯒꯤ ꯈꯨꯡꯒꯪꯗꯨꯗ ꯑꯗꯨꯒ ꯃꯌꯥꯝꯅꯁꯨ ꯄꯥꯔꯒ ꯁꯨꯃꯥꯏꯅ ꯑꯩꯈꯣꯏꯅ ꯃꯇꯝ ꯃꯇꯝꯗꯨꯒꯤ ꯂꯥꯏꯔꯤꯛꯁꯤꯡꯁꯤ ꯄꯥꯕꯤꯔꯒ ꯑꯩꯈꯣꯏꯒꯤ ꯆꯥꯎꯈꯠꯄꯒꯤ ꯊꯥꯛꯇꯨ ꯄꯨꯕꯤꯔꯛꯑꯒ ꯃꯌꯥꯝ ꯑꯩꯈꯣꯏꯅ ꯍꯨꯖꯤꯛ ꯍꯨꯖꯤꯛ ꯍꯣꯠꯅꯖꯔꯤꯕ ꯑꯩꯈꯣꯏꯅ ꯂꯦꯝꯅ ꯃꯥꯡꯗꯕ ꯍꯥꯏꯕꯁꯤ ꯑꯩꯈꯣꯏ ꯃꯇꯝꯗꯨꯁꯨ ꯑꯃꯨꯛꯀ ꯑꯩꯈꯣꯏꯅ ꯍꯣꯠꯅꯔꯒꯗꯤ ꯑꯩꯈꯣꯏꯒꯤ ꯆꯥꯎꯈꯠꯄꯒꯤ ꯊꯥꯛ ꯑꯁꯤ ꯁꯨꯝ ꯋꯥꯡꯒꯅꯤ ꯑꯗꯨꯅ ꯑꯩꯈꯣꯏꯅ ꯍꯣꯠꯅꯕꯁꯤ ꯑꯩꯈꯣꯏꯅ ꯂꯦꯞꯄ ꯌꯥꯗꯦ ꯃꯌꯥꯝ ꯑꯩꯈꯣꯏꯅ ꯍꯧꯖꯤꯛ ꯑꯩꯅ ꯐꯣꯡꯒꯗꯧꯔꯤꯕ ꯂꯥꯏꯔꯤꯛꯁꯤ ꯑꯩꯒꯤ ꯋꯥꯈꯟꯗꯗꯤ ꯊꯝꯃꯤ ꯑꯗꯨ ꯃꯇꯝ ꯈꯔꯒꯤ ꯃꯇꯨꯡꯗ ꯑꯩ ꯐꯣꯡꯅꯕ ꯑꯩ ꯀꯟꯅ ꯇꯧꯖꯔꯤ